ꯑꯩꯅ ꯊꯥꯈꯤꯕ ꯄꯥꯝꯕꯤ ꯁꯤꯡ ꯑꯗꯨ ꯊꯥꯔꯛꯄ ꯃꯇꯝꯗ ꯄꯥꯜꯂꯛꯄ ꯃꯇꯝꯗ ꯑꯩꯉꯣꯟꯗ ꯅꯨꯡꯉꯥꯏꯕ ꯃꯌꯥꯝ ꯐꯥꯎꯏ ꯑꯗꯨꯒ ꯄꯥꯝꯕꯤꯗꯨ ꯊꯥꯅꯕ ꯍꯣꯠꯅꯕ ꯃꯇꯝꯗ ꯑꯩꯅ ꯇꯧꯔꯒ ꯀꯣꯝ ꯑꯃ ꯇꯧꯔꯒ ꯉꯁꯥꯏꯒꯤ ꯄꯥꯝꯕꯤꯗꯨ ꯊꯥꯔ ꯃꯇꯨꯡꯗ ꯍꯩꯀꯣꯜ ꯄꯥꯝꯕꯤꯗꯨꯕꯨ ꯁꯦꯡꯗꯣꯛꯄ ꯑꯗꯨꯒ ꯑꯃꯁꯨꯡ ꯑꯩꯉꯣꯟꯗ ꯅꯥꯄꯤ ꯁꯤꯡꯅꯥ ꯍꯧꯔꯛꯄ ꯃꯇꯝꯗ ꯄꯥꯝꯕꯤꯗꯨꯒꯤ ꯑꯀꯣꯏꯕꯗ ꯅꯥꯄꯤ ꯁꯤꯡꯅꯥ ꯍꯧꯔꯛꯄ ꯃꯇꯝꯗ ꯁꯦꯡꯗꯣꯛꯄ ꯑꯩꯉꯣꯟꯗꯁꯨ ꯅꯨꯡꯉꯥꯏꯕ ꯃꯌꯥꯝ ꯑꯃ ꯐꯥꯎꯏ ꯑꯗꯨꯒ ꯂꯣꯏꯅꯅ ꯄꯥꯝꯕꯤꯗꯨꯅ ꯃꯄꯨꯡ ꯐꯥꯔ ꯃꯇꯝꯗ ꯑꯩꯉꯣꯟꯗ ꯉꯁꯥꯏꯒꯤ ꯃꯤꯅꯒ ꯑꯩꯉꯣꯟꯗ ꯍꯥꯔꯛꯄ ꯅꯪꯅ ꯊꯥꯔꯤꯕ ꯄꯥꯝꯕꯤꯁꯤ ꯌꯥꯝ ꯐꯖꯔꯦ ꯑꯩꯈꯣꯏꯁꯨ ꯄꯥꯝꯃꯤ ꯂꯧꯒꯦ ꯂꯩꯒꯦ ꯈꯣꯠꯀꯦꯒ ꯍꯥꯏꯔꯛꯄ ꯃꯇꯝꯗꯣ ꯑꯩꯉꯣꯟꯗꯁꯨ ꯅꯨꯡꯉꯥꯏꯕ ꯃꯌꯥꯝ ꯐꯥꯎꯏ ꯑꯗꯨꯅ ꯄꯥꯝꯕꯤꯁꯤ ꯊꯥꯕꯁꯤꯅ ꯃꯔꯝ ꯑꯣꯏꯔꯀꯥꯟꯗ ꯑꯩꯉꯣꯟꯗ ꯄꯥꯝꯕꯤꯁꯤꯅ ꯃꯄꯨꯡ ꯐꯥꯔ ꯃꯇꯝꯗꯗꯤ ꯑꯩꯉꯣꯟꯗꯁꯨ ꯋꯥꯈꯜꯗ ꯅꯨꯡꯉꯥꯏꯕ ꯃꯌꯥꯝ ꯑꯃ ꯐꯥꯎꯕ ꯑꯗꯨꯅ ꯆꯥꯎꯔꯛꯄꯗꯨꯅ ꯃꯔꯝ ꯑꯣꯏꯔꯀꯥꯟꯗ ꯃꯄꯨꯡ ꯃꯔꯩ ꯐꯥꯔ ꯃꯇꯝꯗꯗꯤ ꯑꯩꯉꯣꯟꯗ ꯅꯨꯡꯉꯥꯏꯕ ꯃꯌꯥꯝ ꯑꯃ ꯐꯥꯎꯏ ꯑꯩꯅ ꯊꯥꯖꯈꯤꯕ ꯄꯥꯝꯕꯤꯁꯤꯅ ꯃꯄꯨꯡ ꯃꯔꯩ ꯐꯥꯔ ꯃꯇꯝꯗꯗꯤ ꯑꯩꯉꯣꯟꯗꯁꯨ ꯌꯥꯝꯅ ꯅꯨꯡꯉꯥꯏꯕ ꯑꯃꯁꯨꯡ ꯍꯔꯥꯎꯕ ꯑꯩꯉꯣꯟꯗ ꯋꯥꯈꯜ ꯄꯨꯛꯅꯤꯡꯗꯁꯨ ꯅꯨꯡꯉꯥꯏꯕ ꯃꯌꯥꯝ ꯐꯥꯎꯏ ꯑꯗꯨꯅ